ꯍꯂꯣ ꯑꯣ ꯁꯤ ꯁꯉꯥꯏ ꯀꯦꯞ ꯁꯔꯚꯤꯁ ꯅꯠꯇ꯭ꯔꯣ ꯑꯣ ꯑꯩꯈꯣꯏꯁꯦ ꯁꯤꯡꯖꯃꯩꯗꯒꯤꯅꯦꯕꯀꯣ ꯐꯣꯟ ꯇꯧꯖꯔꯛꯏꯁꯦ ꯑꯩꯈꯣꯏꯁꯦ ꯖꯨꯗ ꯀꯣꯏꯕ ꯆꯠꯀꯗꯕꯅꯦꯕꯀꯣ ꯉꯁꯤ ꯁꯟꯗꯦ ꯑꯣꯏꯕꯒꯤ ꯑꯣ ꯑꯣ ꯑꯩꯈꯣꯏꯁꯦ ꯑꯩꯈꯣꯏ ꯃꯤ ꯃꯔꯤ ꯆꯠꯀꯗꯕꯅꯦ ꯑꯗꯨꯗꯣ ꯌꯥꯔꯒꯗꯤ ꯄꯨꯡ ꯇꯔꯥ ꯑꯗꯨꯋꯥꯏꯗ ꯂꯥꯛꯄꯤꯕ ꯌꯥꯒꯗ꯭ꯔꯥ ꯍꯥꯏꯅ ꯐꯣꯟ ꯇꯧꯖꯔꯛꯏꯅꯦ ꯑꯗꯣ ꯀꯩꯅꯣꯁꯦ ꯑꯩꯈꯣꯏꯁꯦ ꯄꯨꯡ ꯇꯔꯥ ꯑꯗꯨꯋꯥꯏ ꯆꯠꯀꯗꯝꯅꯦ ꯑꯗꯣ ꯌꯥꯔꯒꯗꯤ ꯑꯩꯈꯣꯏꯁꯦ ꯄꯨꯡ ꯃꯥꯄꯟꯃꯈꯥꯏꯒꯨꯝꯕ ꯑꯗꯨꯋꯥꯏꯗ ꯌꯧꯕꯤꯔꯛꯑꯣ ꯃꯄꯥꯟꯒꯨꯝꯕ ꯑꯗꯨꯋꯥꯏꯗ ꯑꯣ ꯑꯗꯣ ꯑꯣ ꯑꯣ ꯑꯗꯣ ꯒꯥꯔꯤꯗꯤ ꯀꯔꯝꯕ ꯒꯥꯔꯤ ꯑꯣꯏꯔꯕꯅꯣ ꯑꯣ ꯑꯩꯅ ꯑꯩ ꯑꯩꯈꯣꯏꯗꯤ ꯀꯩꯅꯣ ꯇꯧꯕ ꯍꯥꯏ ꯇꯥꯔꯦ ꯑꯥꯏ ꯇ꯭ꯋꯦꯟꯇꯤꯗꯨꯨ ꯄꯥꯝꯕ ꯍꯥꯏꯕꯗꯤ ꯈꯤꯇꯪ ꯑꯗꯨꯅ ꯈꯤꯇꯪ ꯇꯣꯡꯕ ꯈꯣꯠꯄꯗꯣ ꯈꯤꯇꯪ ꯀꯝꯐꯣꯔꯇꯦꯕꯜ ꯑꯣꯏꯌꯦꯕꯀꯣ ꯑꯇꯩꯁꯤꯡꯁꯤꯒ ꯌꯦꯡꯅꯕꯗ ꯑꯗꯨ ꯂꯩꯒꯗ꯭ꯔꯥ ꯑꯣ ꯑꯣ ꯂꯩꯅꯤꯌꯦꯕꯀꯣ ꯑꯣ ꯑꯣ ꯐꯔꯦ ꯐꯔꯦ ꯑꯗꯨꯗꯤ ꯑꯩꯈꯣꯏ ꯉꯥꯏꯖꯔꯝꯃꯒꯦ ꯑꯗꯣ ꯄꯨꯡ ꯃꯥꯄꯟꯃꯈꯥꯏ ꯑꯗꯨꯋꯥꯏꯗ ꯂꯥꯛꯄꯤꯔꯣꯀꯣ ꯑꯣ ꯑꯣ ꯌꯥꯝ ꯅꯨꯡꯉꯥꯏꯔꯦ ꯌꯥꯝ ꯅꯨꯡꯉꯥꯏꯔꯦ ꯊꯝꯖꯔꯒꯦ